ꯑꯩꯈꯣꯏꯒꯤ ꯑꯩꯅ ꯑꯉꯥꯡ ꯑꯣꯏꯔꯤꯉꯩꯗꯒꯤ ꯑꯩꯈꯣꯏꯒꯤ ꯐꯤ ꯂꯣꯟꯕ ꯈꯣꯠꯄꯁꯤ ꯌꯥꯝꯅ ꯄꯥꯝꯖꯔꯛꯏ ꯑꯩꯈꯣꯏꯒꯤ ꯀꯇꯥ ꯑꯃ ꯄꯥꯏꯔꯗꯨꯅ ꯑꯩꯈꯣꯏ ꯑꯉꯥꯡ ꯑꯣꯏꯔꯤꯉꯩꯗꯁꯨ ꯌꯥꯝꯅ ꯇꯧꯖꯔꯛꯏ ꯑꯗꯨꯅ ꯃꯔꯝ ꯑꯣꯏꯔꯒ ꯈꯨꯠ ꯁꯥꯁꯨ ꯌꯥꯝꯅ ꯍꯩꯕ ꯍꯦꯜꯂꯛꯏ ꯑꯗꯨꯕꯨ ꯑꯩꯅ ꯑꯉꯥꯡꯁꯤꯡꯁꯨ ꯁꯦꯝꯕꯗꯁꯨ ꯃꯗꯨꯅ ꯃꯔꯝ ꯑꯣꯏꯔꯒ ꯌꯥꯝꯅ ꯀꯥꯟꯅꯍꯜꯂꯤ ꯑꯉꯥꯡꯁꯤꯡ ꯁꯦꯝꯕꯗꯁꯨ ꯑꯩꯈꯣꯏꯒꯤ ꯏꯁꯥꯒꯤ ꯈꯨꯠ ꯁꯥꯗꯣ ꯑꯉꯥꯡ ꯑꯣꯏꯔꯤꯉꯩꯗꯁꯨ ꯍꯧꯅ ꯄꯥꯝꯖꯔꯛꯂꯕ ꯑꯣꯏꯕꯅ ꯃꯗꯨꯅ ꯇꯧꯕ ꯃꯇꯝꯗ ꯑꯉꯥꯡ ꯁꯦꯝꯕꯗꯁꯨ ꯑꯩꯈꯣꯏꯒꯤ ꯍꯥꯟꯅ ꯍꯩꯗꯨꯅ ꯂꯩꯔꯕꯅꯤꯅ ꯑꯗꯨꯅ ꯌꯥꯝ ꯀꯥꯟꯅꯍꯜꯂꯤ